ꯑꯩꯒꯤ ꯃꯣꯠ ꯑꯣꯏꯅ ꯍꯥꯏꯖꯧ ꯍꯥꯏꯔꯒꯗꯤ ꯁꯥ ꯁꯟꯗ ꯑꯩꯈꯣꯏꯒꯤ ꯁꯟ ꯏꯔꯣꯏ ꯃꯈꯣꯝ ꯊꯣꯛꯄ ꯁꯥꯁꯤꯡꯁꯤꯅ ꯍꯦꯟꯅ ꯂꯣꯏꯕꯅ ꯍꯦꯟꯅ ꯐꯩ ꯍꯥꯏꯅ ꯈꯜꯂꯤ ꯑꯩ ꯏꯁꯥꯃꯛꯁꯨ ꯂꯣꯏꯖꯔꯤ ꯍꯥꯏꯔꯤꯕ ꯁꯪꯒꯣꯝꯁꯤꯡꯗꯒꯤꯁꯨ ꯀꯥꯅꯕ ꯂꯧꯏ ꯊꯥ ꯑꯃꯗ ꯂꯨꯄꯥ ꯂꯤꯁꯤꯡ ꯇꯔꯥꯃꯉꯥ ꯇꯔꯥꯇꯔꯨꯛꯀꯤ ꯆꯥꯡ ꯑꯩꯉꯣꯟꯗ ꯏꯪꯀꯝꯁꯦ ꯂꯥꯛꯏ ꯍꯥꯏꯇꯥꯔꯦ ꯃꯁꯤꯒꯤ ꯃꯈꯣꯝꯁꯤꯅ ꯃꯤꯑꯣꯏꯕꯗ ꯑꯁꯨꯛꯀꯤ ꯃꯇꯤꯛ ꯀꯥꯅꯕ ꯄꯤ ꯍꯥꯏꯕꯗꯤ ꯍꯛꯆꯥꯡ ꯁꯣꯟꯊꯔꯝꯕ ꯄꯥꯡꯒꯜ ꯌꯥꯎꯗꯕ ꯄꯨꯝꯅꯃꯛꯁꯤꯡꯁꯤ ꯄ꯭ꯔꯣꯇꯤꯟꯒꯤ ꯁꯔꯨꯛꯁꯨ ꯌꯥꯎꯕꯅꯤꯅ ꯁꯪꯒꯣꯝ ꯊꯛꯄ ꯃꯇꯝꯗ ꯏꯁꯥꯁꯤ ꯑꯗꯨꯛꯀꯤ ꯃꯇꯤꯛ ꯀꯥꯅꯩ ꯃꯤꯅ ꯊꯛꯑꯒꯁꯨ ꯀꯥꯅꯕ ꯄꯣꯠꯁꯛꯅꯤ ꯑꯗꯨꯒ ꯃꯔꯨꯑꯣꯏꯅ ꯑꯉꯥꯡ ꯃꯕꯨꯛ ꯊꯣꯛꯇꯕ ꯁꯤꯡꯁꯤꯒꯤ ꯑꯩꯈꯣꯏꯒꯤ ꯃꯃꯥꯒꯤ ꯃꯕꯨꯛ ꯊꯛꯇꯕ ꯉꯝꯖꯗ꯭ꯔꯕ ꯃꯃꯥꯒꯤ ꯈꯣꯝ ꯊꯣꯛꯇꯕꯁꯤꯡꯁꯤ ꯁꯪꯒꯣꯝꯅ ꯃꯍꯨꯠ ꯁꯤꯜꯂꯒ ꯑꯉꯥꯡ ꯃꯌꯥꯝ ꯑꯃ ꯉꯁꯤ ꯁꯃꯥꯖꯁꯤꯗ ꯄ꯭ꯔꯤꯊꯤꯕꯤꯁꯤꯗ ꯌꯣꯛꯅꯔꯤ ꯁꯤ ꯀꯔꯤꯒꯤꯅꯣ ꯀꯔꯤꯒꯤ ꯃꯇꯦꯡꯅꯅꯣ ꯍꯥꯏꯕ ꯃꯇꯝꯗ ꯁꯥ ꯁꯟꯁꯤꯡꯒꯤ ꯁꯟ ꯏꯔꯣꯏꯁꯤꯡꯒꯤ ꯁꯪꯒꯣꯝꯅꯅꯤ ꯍꯥꯏꯕ ꯇꯥꯔꯦ ꯀꯔꯤꯒꯨꯝꯕ ꯁꯪꯒꯣꯝ ꯑꯁꯤ ꯑꯩꯈꯣꯏꯗ ꯐꯪꯗꯕ ꯑꯣꯏꯕ ꯇꯥꯔꯒꯗꯤ ꯑꯉꯥꯡꯁꯤꯡꯗꯁꯨ ꯌꯥꯝꯅ ꯋꯥꯒꯅꯤ ꯑꯃꯁꯨꯡ ꯃꯤꯑꯣꯏꯕꯁꯤꯡꯗꯁꯨ ꯀꯥꯅꯕ ꯄꯤꯕ ꯄꯣꯁꯛ ꯑꯣꯏꯕꯅꯤꯅ ꯁꯪꯒꯣꯝꯁꯤ ꯌꯥꯝ ꯗꯔꯀꯥꯔ ꯑꯣꯏ ꯁꯥ ꯁꯟ ꯌꯣꯛꯄꯁꯨ ꯑꯩꯈꯣꯏꯒꯤ ꯏꯊꯛꯇ ꯌꯥꯝꯅ ꯗꯔꯀꯥꯔ ꯑꯣꯏ ꯑꯗꯨꯒꯤ ꯃꯊꯛꯇ ꯑꯦꯒ꯭ꯔꯤꯀꯜꯆꯔ ꯍꯥꯏꯕꯗꯤ ꯂꯧꯎ ꯁꯤꯡꯎꯕꯒꯤ ꯁꯤꯟꯐꯝꯁꯤꯡꯗꯁꯨ ꯍꯥꯟꯅ ꯆꯥꯎꯈꯠꯇ꯭ꯔꯤꯉꯩ ꯃꯇꯝꯗ ꯁꯥꯏꯟꯁꯀꯤ ꯖꯨꯛ ꯅ ꯆꯥꯎꯈꯠꯂꯛꯇ꯭ꯔꯤꯉꯩ ꯃꯇꯝꯁꯨ ꯁꯝꯄꯣꯠ ꯈꯣꯏꯔꯒ ꯅꯠꯇ꯭ꯔꯒꯅ ꯂꯧ ꯈꯣꯏꯔꯒ ꯁꯥ ꯁꯟꯁꯤꯡꯒꯤ ꯃꯇꯦꯡ ꯑꯩꯈꯣꯏꯅ ꯌꯥꯝꯅ ꯆꯥꯎꯅ ꯂꯧꯏ ꯑꯗꯨꯕꯨ ꯍꯧꯖꯤꯛꯇꯤ ꯑꯗꯨꯒ ꯊꯣꯏꯗꯣꯛꯄꯗꯤ ꯀꯌꯥ ꯂꯧꯗ꯭ꯔꯒꯁꯨ ꯁꯪꯒꯣꯝꯒꯤ ꯀꯥꯅꯕꯁꯤ ꯈ꯭ꯋꯥꯏꯗꯒꯤ ꯃꯔꯨ ꯑꯣꯏ ꯍꯥꯏꯅ ꯈꯜꯂꯤ ꯑꯗꯨꯅ ꯁꯪꯒꯣꯝ ꯑꯁꯤ ꯑꯩꯈꯣꯏ ꯄꯨꯂꯞ ꯂꯧꯃꯤꯟꯅꯁꯤ